ꯍꯦꯜꯂꯣ ꯃꯥꯅꯦ ꯃꯥꯅꯦ ꯃꯦꯗꯥꯝ ꯌꯨꯝꯊꯪꯅ ꯂꯩꯔꯒ ꯀꯥꯎꯈ꯭ꯔꯕꯣ ꯑꯣ ꯌꯥꯏꯅꯦ ꯌꯥꯏꯅꯦ ꯃꯦꯗꯥꯝ ꯑꯣ ꯅꯍꯥꯟ ꯃꯦꯗꯥꯝꯅ ꯑꯣ ꯃꯦꯗꯥꯝꯅ ꯅꯍꯥꯟ ꯑꯣ ꯑꯌꯨꯛ ꯃꯆꯥ ꯑꯃ ꯁꯦꯝꯕꯗꯣ ꯉꯔꯥꯡ ꯅꯍꯥꯟ ꯆꯥꯕ ꯌꯥꯔꯦ ꯑꯣ ꯑꯩꯒꯤꯗꯨꯁꯨ ꯌꯥꯝ ꯆꯥꯎꯕꯗꯤ ꯅꯠꯇꯦ ꯑꯗꯣ ꯑꯩꯅ ꯉꯔꯥꯡ ꯅꯍꯥꯟ ꯃꯪꯒꯜꯗꯣ ꯈꯔ ꯍꯨꯟꯖꯟꯕ ꯄꯤꯛꯇꯛ ꯇꯧꯔꯒ ꯑꯁ ꯍꯧꯖꯤꯛꯇꯤ ꯆꯥꯕ ꯌꯥꯝ ꯍꯥꯎꯔꯦ ꯃꯇꯣꯟ ꯆꯣꯡꯉꯒ ꯑꯩꯈꯣꯏꯒꯤ ꯍꯋꯥꯏ ꯃꯇꯣꯟꯗꯣ ꯑꯥ ꯑꯗꯨ ꯉꯔꯥꯡ ꯉꯔꯥꯡ ꯅꯍꯥꯟ ꯆꯔꯥ ꯑꯃ ꯑꯅꯤꯔꯛ ꯆꯥꯈ꯭ꯔꯦ ꯃꯊꯪ ꯍꯟꯗꯛ ꯍꯦꯛꯂꯛꯄꯩꯗꯣ ꯑꯗꯨꯗ ꯑꯩ ꯅꯍꯥꯟ ꯄꯤꯔꯛꯀꯦ ꯍꯥꯏꯒꯦ ꯇꯧꯔꯝꯕꯅꯦ ꯑꯗꯨꯗ ꯇꯟꯗꯅ ꯍꯥꯎꯔꯝꯃꯣꯏꯗ꯭ꯔꯅ ꯍꯥꯟꯅ ꯈꯟꯕ ꯐꯖꯟꯅ ꯍꯥꯎ ꯂꯩ ꯂꯩꯔꯝꯃꯦ ꯑꯗꯨꯃ ꯐꯖꯔꯦ ꯑꯗꯒꯤ ꯅꯣꯏ ꯅꯥꯛꯀꯨꯞꯄꯤꯗꯣ ꯅꯥꯛꯀꯨꯞꯄꯤꯒ ꯅꯄꯥꯛꯄꯤꯒꯁꯨ ꯌꯦꯡꯕ ꯅꯨꯡꯉꯥꯏꯔꯦ ꯑꯩꯅꯁꯨ ꯑꯩꯈꯣꯏ ꯃꯃꯥꯡꯗ ꯌꯦꯡꯒꯣꯟ ꯃꯆꯥ ꯑꯃ ꯂꯩꯌꯦ ꯌꯦꯡꯒꯣꯟ ꯃꯆꯥꯗꯨꯒꯤ ꯃꯥꯏ ꯌꯦꯟꯒꯤ ꯃꯊꯤꯁꯤꯡꯗꯣ ꯑꯩꯅ ꯌꯥꯝ ꯍꯥꯞꯄ ꯅꯠꯇꯕ ꯈꯔ ꯈꯔ ꯁꯨꯝ ꯍꯥꯞꯄ ꯅꯣꯡꯃꯒꯤ ꯏꯁꯤꯟ ꯈꯔ ꯆꯥꯡ ꯅꯥꯏꯅ ꯁꯨꯝ ꯆꯥꯏꯕꯗꯨꯅ ꯍꯧꯖꯤꯛ ꯑꯁ ꯅꯄꯥꯛꯄꯤꯒ ꯐꯗꯤ ꯅꯄꯥꯛꯄꯤꯒ ꯀꯩꯅꯣꯗꯣ ꯅꯄꯥꯛꯄꯤ ꯃꯥꯟꯕ ꯑꯃ ꯑꯄꯤꯛꯄꯗꯣ ꯃꯃꯤꯡ ꯀꯥꯎꯔꯤꯁꯤ ꯌꯦꯡꯉꯣ ꯅꯥꯛꯀꯨꯞꯄꯤ ꯑꯅꯤꯗꯨ ꯌꯦꯡꯕ ꯌꯥꯝ ꯅꯨꯡꯉꯥꯏꯔꯦ ꯑꯗꯨꯒ ꯍꯟꯗꯛꯇꯤ ꯀꯩꯅꯣꯗꯣ ꯊꯥꯒꯦ ꯈꯜꯂꯦ ꯑꯩꯈꯣꯏ ꯁꯥ ꯃꯔꯣꯏꯗꯣ ꯁꯥ ꯃꯔꯣꯏꯗꯣ ꯃꯦꯗꯥꯝꯍꯣꯏ ꯍꯧꯕ꯭ꯔꯣ ꯑꯥ ꯑꯥ ꯑꯗꯨ ꯑꯗꯨ ꯄꯥꯝꯃꯦ ꯑꯥ

ꯍꯣꯏ ꯍꯣꯏ ꯌꯥꯅꯤ ꯌꯥꯅꯤ ꯌꯥꯅꯤ ꯑꯩ ꯆꯥꯔꯥ ꯁꯤ ꯊꯥꯕꯗ ꯆꯞ ꯆꯥꯔꯅꯤ ꯍꯧꯖꯤꯛ ꯍꯧꯕꯁꯨ ꯃꯣꯏꯁꯤ ꯇꯟꯗꯦ ꯑꯥ ꯃꯦꯗꯥꯝ ꯍꯣꯏ ꯃꯦꯗꯥꯝꯒꯤ ꯁꯥ ꯃꯔꯣꯏꯗꯨꯁꯨ ꯀꯩꯅꯣ ꯑꯥ ꯍꯣꯔꯦꯟ ꯍꯣꯔꯦꯟ ꯀ꯭ꯋꯥ ꯆꯥꯕ ꯑꯣꯏꯅ ꯁꯨꯝ ꯊꯣꯂꯛ ꯊꯣꯂꯛꯄꯩꯗꯣ ꯑꯗꯨꯗ ꯑꯩꯈꯣꯏꯗ ꯍꯦꯛ ꯆꯪꯉꯛꯑꯣ ꯑꯩꯈꯣꯏꯗ ꯆꯪꯉꯛꯑꯒ ꯅꯄꯥꯛꯄꯤ ꯆꯥꯔꯗꯨꯁꯨ ꯄꯨꯔꯔꯣ ꯑꯗꯒꯤ ꯃꯦꯗꯥꯝꯒꯤ ꯍꯧꯖꯤꯛꯀꯤ ꯁꯥ ꯃꯔꯣꯏ ꯃꯔꯨꯗꯣ ꯑꯗꯨꯁꯨ ꯀꯥꯎꯗꯕꯤꯗ ꯍꯦꯛ ꯄꯨꯕꯤꯔꯛꯑꯣ ꯎꯝ ꯎꯝ ꯍꯣꯏ ꯍꯣꯏ ꯑꯥ ꯍꯣꯏ

ꯍꯣꯏ ꯍꯣꯏ ꯍꯣꯏ ꯍꯣꯏ ꯊꯦꯡꯅꯔꯁꯤ ꯊꯦꯡꯅꯔꯁꯤ ꯑꯥ